ꯃꯌꯥꯝ ꯑꯩꯅ ꯂꯥꯏꯀꯥꯗꯒꯤ ꯁꯤꯇꯥꯄꯜꯒꯤ ꯃꯣꯁꯆꯨꯔꯥꯏꯖꯔ ꯑꯃ ꯆꯦꯜꯂꯦ ꯃꯁꯤ ꯀꯝꯕꯤꯅꯦꯁꯟ ꯁ꯭ꯀꯤꯟꯒꯤ ꯊꯥꯏ ꯃꯥꯁꯤ ꯑꯩꯈꯣꯏꯒꯤ ꯇꯩꯕ ꯂꯣꯏꯔꯀꯥꯟꯗꯀꯣ ꯀꯣꯃꯦꯖꯤꯖꯤꯛꯁ ꯁ꯭ꯀꯤꯟꯒꯤ ꯑꯣꯏꯗꯕ ꯍꯥꯏꯗꯤ ꯄꯣꯔꯁꯇ ꯆꯪꯂꯒ ꯂꯩꯕ ꯈꯣꯠꯄ ꯑꯗꯨꯒꯨꯝꯕ ꯃꯌꯥꯝꯗꯨ ꯑꯗꯨꯁꯨ ꯑꯗꯨꯃꯥꯏꯅ ꯑꯣꯏꯔꯣꯏ ꯑꯗꯨꯒꯤ ꯃꯊꯛꯇ ꯑꯣꯏꯂꯤꯁꯨ ꯑꯣꯏꯗꯦ ꯁꯥꯏꯟ ꯐ꯭ꯔꯤꯁꯨ ꯑꯣꯏꯀꯣ ꯃꯌꯥꯝ ꯇ꯭ꯔꯥꯏ ꯇꯧꯕꯤꯔꯒ ꯌꯦꯡꯕꯤꯌꯨ ꯃꯌꯥꯝ ꯀꯝꯕꯤꯅꯦꯁꯟ ꯁ꯭ꯀꯤꯟꯒꯤꯗꯤ ꯋꯤꯟꯇꯔꯗꯁꯨ ꯌꯥꯝꯅ ꯅꯨꯡꯉꯥꯏꯕ ꯃꯣꯏꯁꯆꯨꯔꯥꯏꯖꯔꯅꯤ ꯁꯤꯒꯤꯁꯦ ꯈꯖꯤꯛꯇꯪ ꯇ꯭ꯔꯥꯏ ꯇꯧꯕꯤꯌꯨ ꯍꯥꯍꯅ ꯍꯥꯏꯖꯅꯤꯡꯏ ꯃꯌꯥꯝꯗ